ꯀꯩ ꯂꯩꯔꯒꯦ ꯏꯆꯦ ꯑꯣ ꯑꯣ ꯌꯥꯏꯌꯦ ꯏꯆꯦ ꯌꯥꯏꯌꯦ ꯏꯆꯦ ꯑꯩꯒꯤ ꯀꯩꯁꯨ ꯊꯣꯏꯗꯣꯛꯄ ꯑꯔꯨꯕꯗꯤ ꯂꯩꯇꯦꯕꯀꯣ ꯍꯌꯦꯡꯗꯣ ꯑꯗꯣ ꯏꯆꯦ ꯆꯠꯇ꯭ꯔꯤꯉꯩ ꯃꯃꯥꯡꯗ ꯑꯩ ꯌꯧꯖꯔꯛꯑꯒꯦ ꯑꯗꯣ ꯍꯟꯕꯗꯤ ꯄꯨꯡ ꯀꯌꯥ ꯑꯗ꯭ꯋꯥꯏꯗꯒ ꯇꯥꯒꯅꯤ ꯑꯧ ꯑꯧ ꯌꯥꯏꯌꯦ ꯀꯩꯁꯨ ꯀꯥꯏꯗꯦ ꯏꯆꯦ ꯑꯩ ꯏꯆꯦꯅ ꯀꯩꯅꯣ ꯊꯕꯛ ꯊꯣꯛꯇ꯭ꯔꯤꯉꯩ ꯃꯃꯥꯡꯗ ꯑꯩ ꯌꯧꯔꯛꯅꯕ ꯍꯣꯠꯅꯖꯔꯒꯦ ꯍꯣꯏ ꯍꯣꯏ ꯏꯆꯦ ꯍꯌꯦꯡ ꯎꯅꯔꯁꯦ ꯊꯝꯖꯔꯦ